ꯃꯅꯤꯄꯨꯔꯗ ꯂꯥꯛꯄ ꯂꯝꯀꯣꯏꯕꯁꯤꯡꯅ ꯌꯥꯎꯁꯪ ꯃꯇꯝꯗ ꯂꯥꯛꯂꯒ ꯌꯥꯎꯁꯪꯒꯤ ꯁ꯭ꯄꯣꯔꯠ ꯃꯈꯜ ꯃꯊꯦꯜ ꯀꯌꯥꯒꯤ ꯂꯩꯀꯥꯏꯅ ꯄꯥꯡꯊꯣꯛꯄ ꯃꯌꯥꯝ ꯑꯗꯨ ꯌꯥꯎꯕ ꯅꯨꯡꯉꯥꯏꯒꯅꯤ ꯑꯗꯨꯒ ꯑꯇꯣꯞꯄ ꯃꯇꯝꯗꯅ ꯍꯤꯌꯥꯡ ꯍꯤꯔꯦꯟ ꯍꯥꯏꯅ ꯑꯩꯈꯣꯏꯒꯤ ꯍꯤ ꯂꯝꯖꯦꯟ ꯇꯥꯟꯅꯕꯒꯤ ꯍꯩꯀ꯭ꯔꯨ ꯍꯤꯗꯣꯡꯕ ꯃꯇꯝꯗ ꯑꯗꯨꯁꯨ ꯌꯥꯝꯅ ꯅꯨꯡꯉꯥꯏꯕ ꯀꯨꯝꯍꯩ ꯑꯃꯅꯤ ꯑꯗꯨꯒ ꯑꯩꯈꯣꯏꯒꯤ